ꯁ꯭ꯋꯥꯆꯥ ꯚꯥꯔꯠ ꯕꯤꯕ꯭ꯌꯥꯟ ꯃꯁꯤꯅ ꯑꯩꯈꯣꯏꯗ ꯂꯨ ꯅꯥꯟꯕꯒꯤ ꯏꯊꯤꯜ ꯑꯃ ꯐꯥꯎꯍꯜꯂꯤ ꯑꯗꯒꯤ ꯑꯩꯈꯣꯏꯒꯤ ꯑꯀꯣꯏꯕꯗ ꯂꯩꯕ ꯈꯣꯡꯕꯥꯟ ꯂꯨꯄꯥꯟ ꯑꯗꯒꯤ ꯐꯠꯇ ꯍꯥꯎꯗꯤ ꯂꯪꯊꯣꯛꯏꯕ ꯑꯗꯒꯤ ꯐꯠꯇꯕ ꯃꯩ ꯊꯥꯗꯣꯛꯂꯤꯕ ꯑꯁꯤꯒꯨꯝꯕ ꯀꯌꯥ ꯑꯁꯤꯗꯒꯤ ꯂꯨꯅ ꯅꯥꯟꯅ ꯂꯩꯍꯟꯅꯤꯡꯕꯒꯤ ꯋꯥꯈꯜꯂꯣꯟ ꯑꯗꯨꯁꯨ ꯄꯤ ꯑꯗꯨꯒ ꯏꯁꯥꯗꯁꯨ ꯐꯥꯎꯍꯜꯂꯤ ꯑꯗꯒꯤ ꯂꯨ ꯅꯥꯟꯕ ꯃꯐꯝꯗ ꯂꯩꯔꯕꯗꯤ ꯍꯛꯆꯥꯡꯁꯨ ꯐꯩ ꯑꯗꯩ ꯋꯥꯈꯜꯁꯨ ꯑꯐꯕ ꯋꯥꯈꯜ ꯈꯜꯍꯜꯂꯤ